ꯑꯩꯈꯣꯏꯅ ꯊꯥꯗꯣꯛꯂꯕ ꯌꯦꯟ ꯉꯥꯅꯨ ꯂꯣꯏꯕ ꯃꯇꯝꯗ ꯌꯦꯟ ꯅꯠꯇ꯭ꯔꯒ ꯉꯥꯅꯨ ꯑꯗꯨꯕꯨ ꯃꯁꯥ ꯃꯎ ꯐꯅ ꯂꯩꯅꯕꯒꯤꯗꯃꯛ ꯑꯅꯥꯟꯕ ꯃꯐꯝꯗ ꯑꯃꯗꯤ ꯑꯀꯣꯏꯕ ꯈꯥꯖꯤꯟꯗꯨꯅ ꯊꯥꯗꯣꯛꯄ ꯌꯥꯏ ꯃꯔꯝꯗꯤ ꯑꯃꯣꯠꯄ ꯃꯐꯝꯗ ꯆꯠꯇꯨꯅ ꯑꯃꯣꯠꯄ ꯄꯣꯠ ꯆꯩ ꯆꯥꯗꯅꯕ ꯃꯈꯣꯏꯅ ꯑꯃꯣꯠꯄ ꯄꯣꯠ ꯆꯩ ꯆꯥꯕ ꯇꯥꯔꯗꯤ ꯃꯈꯣꯏꯗ ꯑꯅꯥꯕ ꯌꯥꯎꯔꯛꯄ ꯌꯥꯏ ꯑꯗꯨꯒ ꯌꯦꯟ ꯅꯠꯇ꯭ꯔꯒ ꯉꯥꯅꯨꯁꯤꯡꯕꯨ ꯑꯩꯈꯣꯏꯅ ꯑꯅꯛꯄ ꯁꯥ ꯁꯟꯒꯤ ꯍꯣꯁꯄꯤꯇꯥꯜꯗ ꯄꯨꯗꯨꯅ ꯅꯥꯔꯛꯄ ꯃꯇꯝꯗ ꯂꯥꯏꯌꯦꯡꯕ ꯌꯥꯏ ꯅꯥꯗꯅꯕꯒꯤꯗꯃꯛ ꯍꯤꯗꯥꯛ ꯀꯥꯞꯊꯣꯛꯄ ꯇꯤꯀꯥ ꯊꯥꯗꯣꯛꯄ ꯑꯃꯗꯤ ꯃꯁꯥ ꯐꯅ ꯂꯩꯅꯕ ꯕꯤꯇꯥꯃꯤꯟ ꯑꯣꯏꯕ ꯃꯆꯤꯟꯖꯥꯛ ꯄꯤꯖꯗꯨꯅ ꯃꯈꯣꯏꯕꯨ ꯁꯦꯟꯅꯕ ꯌꯥꯏ ꯐꯥꯝꯗ ꯌꯦꯟ ꯉꯥꯅꯨ ꯂꯣꯏꯔꯤꯕ ꯃꯤꯁꯤꯡ ꯅꯠꯇ꯭ꯔꯒ ꯊꯥꯗꯣꯛꯂꯒ ꯂꯣꯏꯔꯤꯕ ꯌꯦꯟ ꯉꯥꯅꯨꯁꯤꯡꯕꯨ ꯑꯩꯈꯣꯏꯅ ꯃꯈꯣꯏꯒꯤ ꯍꯥꯟꯅꯒꯤ ꯗ꯭ꯔꯀꯥꯔꯗꯒꯤ ꯌꯦꯡꯗꯨꯅ ꯑꯐꯕ ꯌꯦꯟ ꯉꯥꯅꯨ ꯈꯜꯂꯤ ꯑꯗꯨꯒ ꯑꯩꯈꯣꯏꯒꯤ ꯃꯐꯝꯗ ꯐꯪꯖꯕ ꯌꯦꯟ ꯉꯥꯅꯨ ꯃꯈꯜ ꯈꯔꯒꯤ ꯃꯃꯤꯡꯗꯤ ꯂꯣꯀꯦꯜ ꯉꯥꯅꯨ ꯕꯤꯂꯥꯏꯇꯤ ꯉꯥꯅꯨ ꯉꯥꯅꯨ ꯃꯨꯛꯁꯟ ꯀꯪꯉꯥ ꯉꯥꯅꯨ ꯑꯁꯤꯅꯆꯤꯡꯕ ꯉꯥꯅꯨꯒꯤ ꯕꯦꯔꯥꯏꯇꯤꯁ ꯀꯌꯥ ꯃꯔꯨꯝ ꯂꯩ ꯑꯗꯨꯒ ꯌꯦꯟꯗꯅ ꯂꯣꯀꯦꯜ ꯌꯦꯟ ꯀꯥꯎꯅꯌꯦꯟ ꯆꯤꯡꯌꯦꯟ ꯕ꯭ꯔꯣꯏꯂ꯭ꯔ ꯌꯦꯟ ꯂꯌꯥꯔ ꯌꯦꯟ ꯀꯣꯏꯂ꯭ꯔ ꯌꯦꯟ ꯁꯤꯜꯀꯤ ꯌꯦꯟ ꯑꯁꯤꯅꯆꯤꯡꯕꯁꯨ ꯐꯪꯏ